ꯃꯅꯤꯄꯨꯔꯤ ꯂꯣꯟ ꯑꯁꯤ ꯋꯥꯍꯩꯁꯤꯡ ꯑꯁꯤ ꯌꯥꯝꯗꯕꯅ ꯃꯔꯝ ꯑꯣꯏꯔꯒ ꯏꯪꯂꯤꯁꯇꯗꯤ ꯍꯥꯏꯕ ꯌꯥꯕ ꯑꯣꯕꯖꯦꯛꯁꯤꯡꯗ ꯍꯥꯏꯕ ꯌꯥꯕ ꯋꯥꯍꯩ ꯃꯌꯥꯝ ꯑꯃ ꯂꯩ ꯑꯗꯨꯕꯨ ꯃꯅꯤꯄꯨꯔꯤ ꯂꯣꯟ ꯑꯁꯤ ꯌꯥꯝꯗꯕꯅ ꯑꯦꯄ꯭ꯂꯥꯏ ꯇꯧꯕꯗ ꯌꯥꯗꯕꯅ ꯃꯔꯝ ꯑꯣꯏꯔꯒ ꯑꯁꯤꯒꯨꯝꯕ ꯃꯥꯌꯣꯛꯅꯕ ꯃꯌꯥꯝ ꯑꯃꯁꯨ ꯂꯩ ꯑꯗꯨꯒ ꯂꯣꯜꯂꯤꯕ ꯃꯅꯤꯄꯨꯔꯤ ꯂꯣꯟ ꯑꯁꯤ ꯉꯥꯡꯉꯤꯕ ꯃꯤꯌꯥꯝꯁꯤꯡ ꯄ꯭ꯔꯖꯥ ꯃꯁꯤꯡꯁꯨ ꯄꯣꯄꯨꯂꯦꯁꯟꯁꯨ ꯌꯥꯝ ꯄꯤꯛꯏ ꯃꯅꯤꯄꯨꯔ ꯍꯥꯏꯔꯤꯕ ꯖꯥꯇꯤ ꯑꯁꯤ ꯄ꯭ꯔꯤꯊꯤꯕꯤꯒꯤ ꯃꯐꯝ ꯈꯨꯗꯤꯡꯃꯛꯇ ꯁꯟꯗꯣꯛꯄꯒꯤ ꯆꯥꯡ ꯑꯁꯤ ꯈꯨꯟꯗꯥ ꯂꯩꯇꯥꯕꯒꯤ ꯆꯥꯡ ꯑꯁꯤ ꯌꯥꯝ ꯋꯥꯠꯂꯤ ꯑꯗꯨꯅ ꯍꯥꯏꯔꯤꯕ ꯂꯣꯟ ꯑꯁꯤ ꯉꯥꯡꯅꯕꯒꯤ ꯆꯥꯡ ꯑꯁꯤ ꯌꯥꯝꯅ ꯋꯥꯠꯂꯤ ꯑꯗꯨꯅ ꯑꯗꯨꯕꯨ ꯏꯟꯗꯤꯌꯟ ꯀꯟꯁꯇꯤꯇ꯭ꯌꯨꯁꯟꯗ ꯃꯅꯤꯄꯨꯔꯤ ꯂꯣꯟ ꯑꯁꯤ ꯃꯩꯇꯩ ꯃꯌꯦꯛ ꯍꯥꯏꯅ ꯆꯜꯂꯕ ꯇꯥꯔꯒꯁꯨ ꯍꯥꯏꯗꯤ ꯑꯀꯤꯕ ꯐꯪꯅ ꯃꯨꯠꯈꯤꯕ ꯌꯥꯕꯒꯤ ꯇꯥꯡꯀꯛ ꯑꯃꯗ ꯍꯧꯖꯤꯛꯀꯤ ꯏꯁꯇꯦꯖꯇ ꯂꯩꯔꯤ ꯑꯁꯨꯝꯅ ꯍꯥꯏꯅꯤꯡꯉꯤ